ꯀꯛꯆꯤꯡ ꯖꯤꯂꯥꯗ ꯈꯨꯠꯁꯥ ꯂꯣꯟꯒꯤ ꯃꯑꯣꯡꯁꯤꯡꯒꯤ ꯃꯇꯥꯡꯗ ꯍꯥꯏꯇꯥꯔꯒꯗꯤ ꯑꯩꯈꯣꯏꯗ ꯀꯧꯅꯥꯒꯤ ꯁꯥꯕ ꯀꯧꯅꯥꯒꯤ ꯄꯣꯠ ꯆꯩ ꯁꯥꯕ ꯑꯗꯨꯒ ꯃꯨꯛꯇꯥ ꯁꯨ ꯏꯟꯗꯁꯇ꯭ꯔꯤ ꯍꯥꯏꯅ ꯀꯛꯆꯤꯡ ꯖꯤꯂꯥꯗ ꯑꯃ ꯐꯤ ꯈꯣꯡꯎꯞ ꯁꯥꯕꯒꯤ ꯑꯃ ꯂꯩ ꯃꯍꯥꯛꯁꯤ ꯄꯠꯗꯃꯁꯤꯔꯤ ꯑꯦꯋꯥꯔꯠ ꯐꯪꯈ꯭ꯔꯕ ꯀꯛꯆꯤꯡꯒꯤ ꯃꯤ ꯑꯃꯅꯤ ꯑꯃꯁꯨꯡ ꯈꯨꯠꯁꯥ ꯂꯣꯟꯁꯥꯒꯤ ꯍꯥꯏꯇꯥꯔꯒꯗꯤ ꯃꯁꯤꯅꯤ